ꯍꯩꯀꯣꯜ ꯂꯩꯀꯣꯜ ꯂꯩꯕ ꯍꯥꯏꯕꯁꯦ ꯑꯩꯈꯣꯏꯗ ꯌꯥꯝꯅ ꯀꯥꯟꯅꯕ ꯄꯤꯌꯦ ꯍꯥꯏꯕꯗꯤ ꯀꯔꯤꯒꯤꯅꯣ ꯍꯥꯏꯕꯗ ꯑꯩꯈꯣꯏꯅ ꯍꯩꯀꯣꯜ ꯍꯥꯏꯕꯁꯦ ꯑꯩꯈꯣꯏꯒꯤ ꯑꯩꯈꯣꯏꯒꯤ ꯃꯤꯠꯇ ꯅꯨꯡꯉꯥꯏꯍꯜꯂꯤ ꯍꯛꯆꯥꯡꯁꯨ ꯐ꯭ꯔꯦꯁ ꯑꯦꯌꯔ ꯐꯪꯉꯦ ꯑꯗꯨꯒ ꯌꯦꯡꯕꯀꯥꯟꯗꯁꯨ ꯃꯤꯠꯇꯁꯨ ꯅꯨꯡꯁꯤꯠ ꯐꯖꯕ ꯂꯥꯛꯄ ꯀꯥꯟꯗꯁꯨ ꯑꯩꯈꯣꯏꯁꯦ ꯅꯨꯡꯁꯤꯠ ꯂꯥꯛꯄ ꯃꯇꯝꯗ ꯅꯨꯡꯁꯤꯠ ꯂꯥꯛꯄ ꯃꯇꯝꯗ ꯌꯥꯝꯅ ꯐ꯭ꯔꯦꯁ ꯑꯣꯏꯌꯦ ꯍꯛꯆꯥꯡꯁꯦ ꯑꯗꯨꯒ ꯍꯩꯀꯣꯜ ꯂꯩꯀꯣꯜ ꯍꯩ ꯄꯥꯝꯕꯤꯒꯨꯝꯕ ꯂꯩꯇꯕ ꯑꯗꯨꯒ ꯑꯗꯨꯒꯨꯝꯕ ꯖꯒꯥꯗꯗꯤ ꯍꯛꯆꯥꯡꯁꯨ ꯌꯥꯝ ꯅꯥꯒꯜꯂꯦ ꯃꯔꯝꯗꯤ ꯀꯔꯤꯒꯤꯅꯣ ꯑꯣꯄꯟ ꯏꯁꯄꯦꯁ ꯂꯩꯇꯕꯅꯤꯅ ꯑꯩꯈꯣꯏꯒꯤ ꯑꯃꯣꯠꯄ ꯑꯃꯣꯠꯄ ꯌꯥꯝ ꯂꯩꯔꯒ ꯂꯩꯊꯣꯛꯅꯤꯡꯉꯥꯏ ꯂꯩꯇꯕ ꯖꯒꯥꯗꯗꯤ ꯃꯅꯝꯁꯨ ꯌꯥꯝ ꯅꯝꯊꯤ ꯑꯩꯈꯣꯏ ꯂꯩꯀꯣꯜ ꯍꯩꯀꯣꯜ ꯂꯩꯕꯁꯤꯗꯤ ꯑꯩꯈꯣꯏꯅ ꯐꯖꯅ ꯑꯩꯈꯣꯏꯒꯤ ꯃꯤꯠꯁꯦ ꯅꯥꯏꯌꯦ ꯑꯁ ꯕ꯭ꯂꯔ ꯆꯠꯂꯦ ꯍꯥꯏꯕꯀꯥꯟꯗꯁꯨ ꯑꯗꯨꯒꯨꯝꯕ ꯒ꯭ꯔꯤꯟꯒꯤ ꯎ ꯄꯥꯝꯕꯤꯒꯨꯝꯕ ꯍꯩ ꯄꯥꯝꯕꯤꯒꯨꯝꯕ ꯌꯦꯡꯕꯀꯥꯟꯗ ꯌꯥꯝ ꯃꯤꯠꯁꯨ ꯅꯨꯡꯉꯥꯏꯌꯦ ꯍꯛꯆꯥꯡꯁꯨ ꯌꯥꯝꯅ ꯐꯕ ꯑꯣꯏꯌꯦ ꯑꯗꯨꯒ ꯑꯩꯈꯣꯏꯅ ꯒꯥꯔꯗꯦꯟꯒꯨꯝꯕ ꯇꯧꯗꯦ ꯍꯥꯏꯔꯁꯦ ꯇꯧꯕꯀꯥꯟꯗꯗꯤ ꯑꯩꯈꯣꯏ ꯑꯩꯉꯣꯟꯗ ꯍꯛꯆꯥꯡꯁꯦ ꯌꯥꯝꯅ ꯐꯕ ꯄꯤꯌꯦꯅꯦ ꯄꯣꯠꯁꯦ ꯐꯖꯕ ꯒ꯭ꯔꯤꯟ ꯚꯤꯖꯤꯇꯦꯕꯜꯁꯀꯨꯝꯕꯁꯦ ꯃꯔꯥꯡꯀꯥꯏꯅ ꯑꯩꯈꯣꯏꯗꯤ ꯆꯥꯕꯁꯨ ꯐꯪꯉꯦ ꯑꯗꯨꯒ ꯑꯩꯈꯣꯏꯅ ꯀꯔꯤ ꯀꯔꯤ ꯑꯣꯏꯔꯁꯨ ꯑꯩꯈꯣꯏ ꯆꯤꯡꯗ ꯍꯥꯏꯕꯁꯦ ꯆꯤꯡꯒꯤ ꯌꯨꯝꯗꯗꯤ ꯆꯤꯡꯗ ꯃꯐꯝ ꯀꯌꯥꯗꯁꯨ ꯑꯗꯨꯝ ꯃꯤꯠꯁꯦ ꯕ꯭ꯂꯔ ꯆꯠꯂꯁꯨ ꯑꯗꯨꯝ ꯍꯩꯀꯣꯜ ꯂꯩꯀꯣꯜ ꯂꯩꯕ ꯃꯇꯝꯗꯗꯤ ꯌꯦꯡꯕ ꯃꯇꯝꯗ ꯌꯥꯝ ꯐꯖꯔꯦ ꯑꯩꯈꯣꯏꯒꯤ ꯃꯤꯠ ꯅꯥꯕ ꯍꯥꯏꯌꯣ ꯑꯗꯨꯒ ꯀꯔꯤ ꯀꯔꯥ ꯑꯣꯏꯔꯣ ꯍꯥꯏꯌꯣ ꯑꯗꯨꯝ ꯌꯥꯝꯅ ꯐꯩ ꯌꯦꯡꯕꯀꯥꯟꯗ ꯑꯁꯪꯕ ꯄꯣꯠꯁꯦ ꯐꯖꯅ ꯌꯦꯡꯕꯀꯥꯟꯗ ꯃꯤꯠꯁꯦ ꯃꯤꯠꯀꯤ ꯃꯤꯠꯀꯤ ꯀꯥꯟꯅꯕꯁꯨ ꯌꯥꯝ ꯂꯩꯌꯦ ꯑꯗꯨ ꯅꯠꯇꯕꯤꯗ ꯍꯛꯆꯥꯡꯒꯤ ꯀꯥꯟꯅꯕ ꯅꯨꯡꯁꯤꯠ ꯑꯐꯕ ꯆꯥꯕꯁꯨ ꯌꯥꯝ ꯑꯩꯈꯣꯏ ꯑꯩꯉꯣꯟꯗ ꯐꯪꯍꯜꯂꯤ ꯑꯗꯨꯅ ꯍꯩꯒꯨꯝꯕ ꯍꯩꯀꯣꯜ ꯂꯩꯀꯣꯜꯒꯨꯝꯕ ꯍꯤꯡꯒꯣꯜꯒꯨꯝꯕ ꯇꯧꯕꯁꯦ ꯑꯩꯈꯣꯏꯉꯣꯟꯗ ꯑꯩꯈꯣꯏꯒꯤ ꯍꯛꯆꯥꯡ ꯂꯣꯝꯗ ꯌꯥꯝꯅ ꯀꯥꯟꯅꯕ ꯄꯤꯌꯦ ꯍꯥꯏꯕꯁꯦ ꯍꯥꯏꯅꯤꯡꯉꯦ ꯑꯗꯨꯒ ꯑꯩꯈꯣꯏꯅ ꯍꯩꯒꯨꯝꯕ ꯂꯩꯇ꯭ꯔꯒꯗꯤ ꯑꯗꯨꯒ ꯎ ꯄꯥꯝꯕꯤꯒꯨꯝꯕ ꯂꯩꯇ꯭ꯔꯗꯤ ꯑꯩꯈꯣꯏ ꯑꯩꯈꯣꯏꯁꯦ ꯇꯨꯝ ꯍꯦꯛ ꯍꯧꯒꯠꯄꯀꯥꯟꯗ ꯂꯝꯕꯤ ꯌꯦꯡꯕꯀꯥꯟꯗ ꯕ꯭ꯂꯔ ꯆꯠꯄꯒꯨꯝꯕ ꯑꯣꯏꯕꯁꯦ ꯑꯩꯈꯣꯏꯒꯤ ꯚꯤꯖꯟꯁꯨ ꯌꯥꯝ ꯃꯥꯡꯉꯦ ꯑꯗꯨꯅ ꯑꯩꯈꯣꯏꯅ ꯍꯦꯛ ꯑꯁ ꯀꯔꯤ ꯀꯔꯥ ꯇꯧꯋꯦ ꯍꯥꯏꯔꯁꯨ ꯑꯩꯈꯣꯏꯅ ꯎ ꯄꯥꯝꯕꯤꯒꯨꯝꯕ ꯌꯦꯡꯕ ꯑꯩꯈꯣꯏꯒꯤ ꯍꯤꯡꯒꯣꯜꯒꯨꯝꯕ ꯌꯦꯡꯕ ꯃꯇꯝꯗꯗꯤ ꯑꯦꯛꯁꯔꯁꯥꯏꯁꯁꯨ ꯑꯣꯏꯌꯦ ꯃꯤꯠꯀꯤ ꯑꯦꯛꯁꯔꯁꯥꯏꯁꯁꯨ ꯑꯣꯏꯌꯦ ꯍꯛꯆꯥꯡꯒꯤ ꯀꯥꯟꯅꯕꯁꯨ ꯌꯥꯝ ꯐꯪꯉꯦ ꯍꯥꯏꯅ ꯍꯥꯏꯕꯅꯦ ꯑꯗꯨꯒ ꯑꯩꯈꯣꯏꯉꯣꯟꯗ ꯀꯥꯟꯅꯕꯁꯨ ꯌꯥꯝ ꯄꯤꯌꯦ ꯍꯛꯆꯥꯡꯁꯨ ꯌꯥꯝ ꯐꯩ ꯌꯦꯡꯕ ꯃꯇꯝꯗꯁꯨ ꯌꯥꯝꯅ ꯅꯨꯡꯉꯥꯏꯌꯦ ꯅꯣꯡ ꯆꯨꯔꯒ ꯍꯦꯛ ꯐꯕ ꯃꯇꯝꯗ ꯑꯩꯈꯣꯏꯒꯤ ꯍꯩꯀꯣꯜ ꯂꯩꯀꯣꯜ ꯌꯦꯡꯕꯗ ꯌꯥꯝꯅ ꯃꯆꯨꯁꯨ ꯌꯥꯝ ꯐꯩ ꯃꯤꯠꯁꯨ ꯌꯥꯝꯅ ꯅꯨꯡꯉꯥꯏꯌꯦ ꯍꯥꯏꯅꯤꯡꯉꯦ